ꯈꯨꯡꯒꯪꯒꯤ ꯃꯐꯝꯁꯤꯡꯗ ꯈꯨꯡꯒꯪꯒꯤ ꯃꯤꯑꯣꯏꯁꯤꯡ ꯑꯗꯨꯅ ꯁꯟ ꯂꯣꯏ ꯁꯟ ꯂꯣꯏꯔꯕ ꯃꯇꯨꯡꯗ ꯁꯟꯗꯒꯤ ꯀꯥꯟꯅꯕ ꯀꯌꯥ ꯃꯔꯨꯝ ꯂꯧꯋꯤ ꯁꯟ ꯑꯍꯥꯟꯕꯗ ꯁꯪꯒꯣꯝ ꯑꯅꯤꯁꯨꯕꯗ ꯀꯥꯎ ꯗꯪ ꯑꯍꯨꯝꯁꯨꯕꯗ

ꯃꯔꯤꯁꯨꯕꯗ ꯁ꯭ꯀꯤꯟ ꯃꯇꯧ ꯑꯁꯨꯝꯅ ꯁꯟꯗꯒꯤ ꯀꯥꯟꯅꯕ ꯐꯪꯉꯤ ꯈꯨꯡꯒꯪꯒꯤ ꯃꯤꯑꯣꯏꯁꯤꯡ ꯑꯁꯤꯗ ꯃꯊꯪ ꯃꯊꯪ ꯁꯥꯁꯤꯡ ꯁꯟꯗꯣꯛꯅ ꯄꯤꯕ ꯉꯝꯃꯤ ꯑꯅꯤꯁꯨꯕꯗ ꯆꯨꯖꯥꯛ ꯊꯥꯕ ꯈꯨꯡꯒꯪꯒꯤ ꯃꯤꯁꯤꯡꯅ ꯌꯦꯜ ꯂꯣꯏꯕ ꯃꯤꯁꯤꯡꯗ ꯃꯆꯤꯟꯖꯥꯛ ꯌꯦꯟꯒꯤ ꯃꯆꯤꯟꯖꯥꯛ ꯁꯄ꯭ꯂꯥꯏ ꯇꯧꯕ ꯉꯝꯃꯤ ꯃꯇꯧ ꯑꯁꯨꯝꯅ ꯃꯇꯦꯡ ꯄꯥꯡꯕ ꯉꯝꯃꯦ